ꯁꯤꯁꯦ ꯂꯝꯖꯤꯡꯕꯒꯤ ꯀꯦꯕ ꯁꯥꯔꯕꯤꯁ ꯑꯣꯏꯕꯤꯔꯕ꯭ꯔꯣ ꯑꯩ ꯉꯁꯥꯏ ꯊꯧꯕꯥꯜꯗꯒꯤ ꯂꯤꯂꯣꯡ ꯐꯥꯎꯕꯗ ꯑꯩꯒꯤ ꯋꯥꯜꯂꯦꯠ ꯇꯥꯍꯧꯔꯦ ꯀꯂꯔꯅ ꯕ꯭ꯂꯦꯛ ꯃꯆꯨ ꯑꯣꯏꯒꯗꯝꯅꯦ ꯑꯗꯣ ꯉꯁꯥꯏ ꯃꯐꯝꯗꯨꯗ ꯑꯩ ꯂꯩꯖꯔꯤ ꯑꯗꯣ ꯄꯨꯕꯤꯔꯛꯄ ꯌꯥꯒꯗ꯭ꯔꯥ ꯅꯠꯇ꯭ꯔꯒꯅ ꯑꯩ ꯂꯥꯛꯆꯧꯔꯥ